ꯍꯜꯂꯣ ꯀꯅꯥ ꯑꯣꯏꯕꯤꯔꯕꯅꯣ

ꯑꯥ ꯑꯥ ꯑꯣ ꯁꯗꯅꯥꯒꯤ ꯄꯦꯔꯦꯟꯂꯣ

ꯁꯗꯅꯥꯗꯨꯗꯤꯅꯦ ꯃꯥꯗꯤ ꯌꯥꯝꯅ ꯄꯨꯔꯥ ꯗꯥꯟꯁꯔ ꯑꯣꯏꯒꯗꯧꯕ ꯑꯉꯥꯡꯅꯦ ꯃꯥꯗꯤ ꯌꯥꯝꯅ ꯏꯝꯄ꯭ꯔꯨꯕ ꯂꯩꯌꯦ ꯑꯗꯨꯒ ꯃꯥꯁꯤ ꯈꯤꯇꯪ ꯇꯥꯛꯄꯗꯅꯦ ꯍꯦꯛꯇ ꯈꯪꯉꯤ ꯗꯥꯟꯁꯁꯨ ꯐꯖꯅ ꯃꯁꯥꯒꯤ ꯑꯣꯏꯕ ꯃꯁꯥꯅꯁꯨ ꯌꯥꯝꯅ ꯍꯩꯊꯣꯏ ꯁꯤꯡꯊꯣꯏ ꯍꯥꯏꯕ ꯗꯥꯟꯁꯇꯨ ꯇꯧꯕ ꯃꯇꯝꯗ ꯈꯤꯇꯪ ꯇꯥꯛꯄꯒꯅꯦ ꯃꯥꯅ ꯍꯦꯟꯅ ꯐꯖꯅ ꯅꯤꯛꯏ ꯍꯥꯏꯕ ꯑꯗ ꯃꯥꯗꯤ ꯌꯥꯝꯅ ꯐꯩ ꯑꯗꯨꯝ ꯗꯥꯟꯁꯁꯨ ꯑꯗꯨꯝ ꯇꯧꯍꯜꯂꯨ ꯃꯥꯁꯦ ꯗꯥꯟꯁꯁꯨ ꯁꯣꯏꯗꯅ ꯐꯥꯎꯒꯅꯤ ꯌꯥꯝꯅ ꯐꯖꯩ ꯃꯥꯒꯤ ꯄꯥꯔꯐꯣꯃꯦꯟꯁ ꯃꯥꯅ ꯎꯠꯄ ꯃꯥꯅ ꯀꯩꯅꯣ ꯗꯥꯟꯁꯇꯣ ꯑꯩꯈꯣꯏꯅ ꯈꯤꯇꯪ ꯇꯥꯛꯄꯒꯅꯦ ꯃꯥꯅ ꯍꯦꯟꯗꯣꯛꯅ ꯍꯩ ꯍꯥꯏꯕ ꯌꯥꯝꯅ ꯑꯗ ꯃꯥꯗꯤ ꯌꯥꯝꯅ ꯍꯩ

ꯑꯥ ꯑꯥ ꯍꯣꯏ ꯌꯨꯝꯗꯅ ꯄꯦꯔꯦꯟꯁꯀꯤ ꯃꯅꯥꯛꯅꯤꯅꯅꯦ ꯁꯨꯝ ꯀꯦꯖꯗꯅ ꯇꯧꯖꯔꯤ ꯑꯣꯏꯔꯝꯒꯅꯦꯕꯀꯣ ꯑꯩꯈꯣꯏ ꯁꯤꯗꯗꯤ ꯌꯥꯝ ꯐꯖꯅꯅꯦ ꯁꯥꯏ ꯍꯥꯏꯕ ꯑꯩꯈꯣꯏꯅ ꯇꯧ ꯍꯥꯏꯕꯗꯣ ꯃꯥ ꯇꯧꯋꯤ ꯃꯥꯅ ꯗꯥꯟꯁ ꯇꯧꯕꯁꯦ ꯃꯥꯒꯤ ꯗꯥꯟꯁꯁꯦ ꯑꯩꯈꯣꯏ ꯑꯩꯈꯣꯏ ꯑꯣꯖꯥ ꯃꯌꯥꯝꯁꯨ ꯍꯥꯏꯅꯔꯤꯅꯤ ꯌꯥꯝ ꯍꯩ ꯌꯥꯝꯅ ꯐꯩ ꯁꯗꯅꯥꯁꯦ ꯌꯥꯝꯅ ꯖꯒꯣꯏ ꯁꯥꯕ ꯗꯥꯟꯁ ꯇꯧꯕꯁꯨ ꯌꯥꯝꯅ ꯍꯩꯑꯅ ꯑꯩꯈꯣꯏ ꯍꯥꯏꯔꯤꯅꯦ ꯑꯗꯨꯅ ꯌꯨꯝꯗꯕꯨꯗꯤ ꯍꯣꯏ ꯎꯠꯇꯕꯗꯨꯗ ꯄꯦꯔꯦꯟꯁꯅꯕꯨꯗꯤ ꯀꯃꯥꯏꯅ ꯇꯧꯔꯤꯅꯣꯅ ꯍꯪꯖꯔꯤꯗꯣ ꯌꯥꯝꯅ ꯐꯩ ꯑꯗꯨꯃꯥꯏꯅ ꯍꯪꯕꯤꯔꯛꯄꯗꯨꯁꯨꯀꯣ ꯑꯗꯨꯕꯨ ꯌꯥꯝ ꯐꯩꯗ ꯌꯥꯝ ꯐꯩ ꯌꯥꯝꯅ ꯍꯩ ꯁꯗꯅꯥꯗꯤ

ꯍꯣꯏ ꯍꯣꯏ ꯍꯣꯏ ꯎꯝ ꯎꯝ ꯍꯣꯏ ꯍꯣꯏ ꯍꯣꯏ ꯑꯗꯨꯕꯨꯗꯤ ꯍꯦꯟꯅ ꯐꯅꯕꯤꯒꯤꯗꯀꯣ ꯑꯗꯨꯕꯨꯗꯤ ꯑꯩꯈꯣꯏ ꯍꯣꯠꯅꯃꯤꯟꯅꯁꯦ ꯁꯨꯃꯥꯏꯅ ꯄꯦꯔꯦꯟꯁꯅ ꯐꯣꯟ ꯇꯧꯔꯛꯇꯅ ꯀꯃꯥꯏꯅ ꯇꯧꯔꯤ ꯈꯣꯠꯂꯤꯒ ꯏꯟꯐꯣꯔꯃꯦꯁꯟ ꯂꯧꯕꯤꯕꯁꯦ ꯌꯥꯝꯅ ꯅꯨꯡꯉꯥꯏꯖꯩ ꯃꯇꯨꯡꯗꯁꯨ ꯑꯗꯨꯝ ꯐꯣꯟ ꯀꯣꯜ ꯇꯧꯕꯤꯔꯛꯑꯣ ꯑꯩꯈꯣꯏꯅꯁꯨ ꯑꯗꯨꯝ ꯄꯥꯔꯐꯣꯃꯦꯟꯁꯇꯨ ꯍꯥꯏꯖꯔꯛꯀꯦ ꯍꯣꯏ ꯍꯣꯏ ꯑꯥ ꯍꯣꯏ ꯍꯣꯏ ꯊꯝꯖꯔꯦ ꯊꯝꯖꯔꯦ